ꯑꯥ ꯍꯂꯣ ꯍꯥꯏꯕꯤꯌꯨ ꯃꯥꯅꯤ ꯃꯥꯅꯤ ꯀꯔꯤ ꯇꯥꯛꯄꯤꯒꯗꯕꯅꯣ ꯎꯝ ꯎꯝ ꯑꯣ ꯑꯥ ꯎꯝ ꯎꯝ

ꯀꯌꯥꯝ ꯀꯨꯏꯔꯕꯅꯣ ꯂꯧꯕꯤꯕ

ꯑꯥ ꯑꯣ ꯎꯝ ꯑꯣ ꯑꯣ ꯑꯣ ꯍꯥꯏꯕꯤꯌꯨ ꯎꯝ ꯎꯝ ꯍꯣꯏ ꯑꯥ ꯎꯝ

ꯊꯦꯡꯛ ꯌꯨ ꯊꯦꯡꯛ ꯌꯨ